ꯁꯥꯏꯟꯁ ꯑꯦꯟ ꯇꯦꯛꯅꯣꯂꯣꯖꯤꯅ ꯃꯤꯑꯣꯏꯕꯒꯤ ꯅꯣꯡꯃꯒꯤ ꯄꯨꯟꯁꯤꯗ ꯌꯥꯝꯅ ꯂꯥꯏꯍꯟꯕ ꯍꯥꯏꯕꯗꯤ ꯃꯤꯑꯣꯏꯕꯁꯤ ꯑꯅꯧꯕ ꯊꯧꯑꯣꯡ ꯑꯃꯗ ꯑꯣꯜꯍꯟꯕ ꯍꯥꯏꯔꯒꯗꯤ ꯑꯍꯥꯟꯕꯗ ꯑꯩꯈꯣꯏꯅ ꯑꯩꯈꯣꯏ ꯑꯩꯈꯣꯏꯒꯤ ꯌꯨꯝꯗ ꯌꯦꯡꯁꯦꯕ ꯍꯥꯟꯅꯗꯤ ꯇꯤ ꯕꯤ ꯂꯩꯅꯔꯝꯄꯣꯠꯇꯦ ꯄꯣꯊꯥꯐꯝ ꯂꯩꯔꯝꯗꯦ ꯑꯗꯣ ꯇꯤ ꯕꯤꯁꯦ ꯇꯦꯛꯅꯣꯂꯣꯖꯤ ꯃꯈꯜ ꯑꯃꯅꯤ ꯑꯁꯤ ꯂꯥꯛꯑꯒ ꯑꯩꯈꯣꯏꯁꯦ ꯉꯩꯍꯥꯛꯇ ꯑꯣꯏꯔꯁꯨ ꯑꯋꯥꯕ ꯄꯣꯊꯥꯅꯔꯦ ꯑꯗꯨꯗꯒꯤꯗꯤ ꯑꯦ ꯁꯤ ꯑꯗꯨꯗꯒꯤ ꯃꯥꯏꯀ꯭ꯔꯣ ꯋꯦꯞ ꯐꯦꯟ ꯑꯁꯤꯒꯨꯝꯕ ꯃꯌꯥꯝꯁꯤ ꯂꯣꯏꯅ ꯍꯨꯃꯥꯡ ꯁꯧꯔꯦ ꯍꯥꯏꯕ ꯃꯇꯝꯗ ꯍꯥꯟꯅꯗꯤ ꯎꯈꯥ ꯋꯥꯈꯗ ꯐꯝꯃꯝꯃꯤꯅꯦꯕ ꯑꯗꯨꯅ ꯍꯧꯖꯤꯛꯇꯤ ꯐꯦꯟ ꯊꯥꯔꯒ ꯑꯗꯨꯝ ꯔꯨꯝꯗ ꯐꯃꯨꯡꯗ ꯇꯨꯝꯃꯒ ꯑꯗꯨꯝ ꯄꯣꯊꯥꯕ ꯌꯥꯔꯦ ꯑꯗꯨꯗꯩ ꯍꯥꯏꯗꯤ ꯃꯤꯑꯣꯏꯕꯒꯤ ꯄꯨꯟꯁꯤꯁꯦ ꯌꯥꯝꯅ ꯅꯨꯡꯉꯥꯏꯊꯣꯛꯍꯜꯂꯛꯄꯗꯣ ꯌꯥꯝꯅ ꯅꯨꯡꯉꯥꯏꯊꯣꯛꯍꯜꯂꯛꯄꯗꯣ ꯑꯣꯏꯑꯕꯀꯣ ꯑꯗꯨꯒ ꯑꯁꯤꯒꯤ ꯏꯃꯨꯡꯒꯤꯗꯤ ꯈꯤꯇꯪ ꯊꯩꯗꯣꯛꯈ꯭ꯔꯒ ꯁꯥꯏꯟꯁ ꯑꯦꯟ ꯇꯦꯛꯅꯣꯂꯣꯖꯤꯅ ꯀꯥꯅꯕ ꯄꯤꯔꯤꯁꯤ ꯂꯧꯎ ꯁꯤꯡꯎꯕꯗ ꯍꯥꯏꯔꯁꯤ ꯃꯅꯤꯄꯨꯔꯗꯤ ꯂꯧꯎ ꯁꯤꯡꯎꯕꯗ ꯂꯣꯏꯅ ꯗꯤꯄꯦꯟ ꯇꯧꯔ ꯂꯩꯕꯅꯤꯅ ꯂꯧꯎ ꯁꯤꯡꯎꯕꯁꯤꯗ ꯁꯥꯏꯟꯁ ꯇꯦꯛꯅꯣꯂꯣꯖꯤꯅ ꯃꯌꯥꯝ ꯃꯇꯦꯡ ꯄꯥꯡꯉꯦꯕ ꯍꯥꯏꯗꯤ ꯃꯥꯒꯤ ꯑꯅꯧ ꯑꯅꯧꯕ ꯇꯦꯛꯅꯤꯛ ꯑꯗꯨꯗꯩ ꯑꯅꯧ ꯑꯅꯧꯕ ꯇꯨꯜꯁ ꯃꯌꯥꯝ ꯄꯨꯊꯣꯛꯂꯛꯑꯦꯕ ꯂꯧ ꯌꯩꯅꯕ ꯃꯦꯆꯤꯟ ꯍꯥꯏꯔꯁꯤ ꯍꯥꯟꯅꯗꯤ ꯃꯤꯅ ꯆꯩꯔꯣꯡꯅ ꯌꯩꯅꯔꯝꯃꯤꯅꯦꯕ ꯂꯧ ꯌꯩꯕꯁꯦ ꯍꯧꯖꯤꯛꯇꯤ ꯃꯦꯆꯤꯟꯅ ꯌꯩꯔꯅꯤ ꯉꯥꯏꯍꯥꯛꯇꯪ ꯂꯥꯛꯑꯒ ꯃꯤꯅꯤꯠ ꯄꯨꯡ ꯑꯃ ꯑꯣꯔ ꯄꯨꯡ ꯑꯅꯤ ꯁꯣꯏꯅ ꯇꯧꯔꯒ ꯃꯤꯁꯤꯡꯁꯦ ꯃꯤ ꯈꯔꯈꯛ ꯇꯧꯔꯒ ꯂꯧꯁꯤ ꯌꯩꯔꯅꯦꯕ ꯃꯤꯁꯦ ꯀꯩꯌꯝ ꯋꯥꯍꯟꯗ꯭ꯔꯦꯕ ꯍꯥꯏꯗꯤ ꯐꯤꯖꯤꯀꯦꯜ ꯑꯣꯏꯕ ꯑꯋꯥꯕꯗꯣ ꯄꯤꯗ꯭ꯔꯦꯕ ꯃꯤꯉꯣꯟꯁꯤꯗ ꯑꯗꯨꯒ ꯂꯧ ꯈꯥꯎꯕ ꯍꯥꯏꯔꯁꯨ ꯂꯧ ꯈꯥꯎꯕꯁꯤꯁꯨ ꯊꯥꯡꯒꯣꯜꯅ ꯈꯥꯎꯕ ꯅꯠꯇꯕ ꯑꯩꯈꯣꯏ ꯃꯦꯆꯤꯟꯅ ꯑꯗꯨꯝ ꯃꯤ ꯑꯃꯅ ꯃꯦꯆꯤꯟꯁꯦ ꯄꯥꯏꯔꯒ ꯒꯗꯒꯔꯔ ꯑꯗꯨꯝ ꯇꯧꯔꯒ ꯈꯥꯎꯈꯔꯅꯦꯕ ꯍꯥꯏꯗꯤ ꯃꯤꯉꯣꯟꯗ ꯌꯥꯝꯅ ꯂꯥꯏꯍꯟꯕꯗꯣ ꯑꯗꯨꯒ ꯏꯔꯤꯒꯦꯁꯟ ꯁꯤꯁꯇꯦꯝꯒꯤ ꯏꯁꯤꯡ ꯋꯥꯠꯂꯦ ꯈꯜꯂꯁꯤꯅꯦ ꯏꯁꯤꯡꯁꯦ ꯏꯟꯖꯤꯟ ꯑꯆꯧꯕ ꯑꯝ ꯇꯧꯔꯒ ꯄꯥꯜꯂꯒ ꯑꯗꯨꯝ ꯖꯔ ꯊꯥꯗꯩꯕ ꯍꯥꯟꯅꯗꯤ ꯈꯣꯡꯕꯥꯟ ꯄꯔꯦꯡ ꯁꯦꯝꯗꯣꯏꯅꯦ ꯑꯗꯨꯗꯩ ꯏꯁꯤꯡꯁꯦ ꯌꯧꯅꯕ ꯄꯨꯔꯛꯄꯗ ꯌꯥꯝꯅ ꯋꯥꯅꯔꯝꯃꯦꯕ ꯑꯗꯨꯒ ꯑꯅꯥ ꯂꯥꯏꯌꯦꯡꯁꯪꯒꯤꯗ ꯍꯥꯏꯔꯒꯅ ꯃꯤꯁꯦ ꯍꯧꯖꯤꯛꯀꯥꯟꯁꯦ ꯂꯩꯅꯁꯦ ꯃꯈꯟ ꯃꯈꯟ ꯅꯥꯔꯛꯄꯒꯤ ꯄꯣꯂꯨꯁꯟ ꯊꯣꯂꯛ ꯏꯟꯚꯥꯏꯔꯟꯃꯦꯟꯁꯦ ꯄꯣꯂꯨꯇꯦꯠ ꯑꯣꯏꯔꯛꯄꯩ ꯍꯥꯏꯒꯗ꯭ꯔꯥ ꯆꯥꯔꯤ ꯆꯤꯟꯖꯥꯛꯁꯤꯅ ꯋꯥꯠꯄꯩ ꯍꯥꯏꯒꯗ꯭ꯔꯥ ꯑꯅꯧ ꯑꯅꯧꯕ ꯂꯩꯅꯥ ꯃꯌꯥꯝ ꯅꯥꯍꯜ ꯅꯥꯍꯜꯂꯦꯕ ꯑꯗꯣ ꯁꯤꯅ ꯇꯦꯛꯅꯣꯂꯣꯖꯤꯒꯤ ꯃꯇꯦꯡꯅ ꯑꯩꯈꯣꯏꯅ ꯑꯦꯛꯁ ꯔꯦ ꯂꯧꯕ ꯍꯥꯏꯗꯤ ꯀꯥꯏ ꯀꯥꯏꯗ ꯀꯩ ꯁꯣꯛꯏ ꯑꯗꯨꯗꯒꯤ ꯁꯤ ꯗꯤ ꯏꯁꯀꯦꯟ ꯂꯧꯕ ꯍꯥꯏꯗꯤ ꯂꯣꯏꯅ ꯈꯪꯍꯜꯂꯦꯕ ꯑꯗꯨꯒ ꯍꯥꯔꯠꯀꯤ ꯄꯦꯖ ꯃꯦꯀꯔꯁꯦ ꯁꯤꯁꯨ ꯇꯦꯛꯅꯣꯂꯣꯖꯤꯅ ꯇꯧꯕ ꯇꯦꯛꯅꯣꯂꯣꯖꯤꯒꯤ ꯑꯆꯧꯕ ꯈꯨꯗꯣꯜ ꯑꯝꯅꯦ ꯍꯥꯔꯠ ꯑꯗꯨꯃꯥꯏꯅ ꯇꯧꯔꯒ ꯂꯩꯅꯥ ꯃꯌꯥꯝ ꯈꯪꯍꯜꯂꯦ ꯑꯦꯝ ꯃꯥ ꯔꯥꯏ ꯂꯧꯕ ꯁꯨꯃꯥꯏꯅ ꯇꯧꯔ ꯃꯈꯜ ꯃꯈꯜ ꯀꯌꯥ ꯑꯃ ꯈꯪꯍꯜꯂꯦꯕ ꯃꯦꯗꯤꯀꯦꯜ ꯂꯥꯏꯟꯗꯁꯨ ꯁꯥꯏꯟꯁ ꯑꯦꯟ ꯇꯦꯛꯅꯣꯂꯣꯖꯤꯅ ꯃꯇꯦꯡꯁꯦ ꯌꯥꯝ ꯆꯥꯎꯅ ꯄꯥꯡꯉꯦ ꯑꯗꯨꯒ ꯏꯖꯨꯀꯦꯁꯟ ꯁꯤꯁ ꯁꯦꯛꯇꯔꯗꯁꯨ ꯁꯥꯏꯟꯁ ꯑꯦꯟ ꯇꯦꯛꯅꯣꯂꯣꯖꯤꯅ ꯃꯇꯦꯡ ꯆꯥꯎꯅ ꯄꯥꯝꯃꯦꯕ ꯄꯥꯡꯉꯦ ꯍꯥꯏꯗꯤ ꯗꯤꯖꯤꯇꯦꯂꯥꯏꯁ ꯑꯣꯏꯍꯜꯂꯛꯄꯗꯣ ꯑꯉꯥꯡꯁꯤꯡꯁꯤꯗ ꯂꯥꯏꯔꯤꯛ ꯇꯥꯛꯄꯁꯦ ꯍꯥꯟꯅꯗꯤ ꯂꯥꯏꯔꯤꯛ ꯐꯥꯛꯇꯣꯛꯑ ꯄꯤꯛꯆꯔ ꯑꯃ ꯑꯅꯤ ꯎꯔꯒ ꯌꯥꯝꯅ ꯕꯣꯔꯤꯡ ꯑꯣꯏꯕ ꯏꯖꯨꯀꯦꯁꯟ ꯁꯤꯁꯇꯦꯝꯗꯣ ꯑꯗꯨ ꯑꯣꯏꯗ꯭ꯔꯦꯕ ꯍꯧꯖꯤꯛꯇꯤ ꯗꯤꯖꯤꯇꯦꯂꯥꯏꯁ ꯑꯣꯏꯔꯒ ꯗꯤꯖꯤꯇꯦꯜ ꯀꯥꯞꯊꯣꯛꯑꯅꯤ ꯏꯁꯃꯥꯔꯠ ꯕꯣꯔꯗꯁꯤꯗ ꯑꯗꯨꯒ ꯑꯗꯨꯗ ꯑꯉꯥꯡꯉꯩꯁꯤꯗ ꯎꯍꯜꯂꯒ ꯈꯪꯍꯜꯂꯒ ꯌꯥꯝꯅ ꯑꯁꯦꯡꯕ ꯊꯣꯛꯄꯒꯤ ꯇꯥꯏꯞꯇ ꯇꯧꯍꯜꯂꯒ ꯌꯥꯝꯅ ꯂꯩꯌꯤꯛ ꯇꯥꯛꯄꯗ ꯌꯥꯝ ꯅꯨꯉꯥꯏꯕ ꯑꯃ ꯑꯣꯏꯕꯗꯣ ꯑꯗꯨꯏꯗꯨ ꯑꯣꯏꯔꯦꯕ ꯑꯗꯨꯅ ꯁꯥꯏꯟꯁ ꯑꯦꯟ ꯇꯦꯛꯅꯣꯂꯣꯖꯤꯅ ꯃꯤꯑꯣꯏꯕꯒꯤ ꯄꯨꯟꯁꯤꯁꯦ ꯑꯍꯣꯡꯕ ꯌꯥꯝꯅ ꯄꯤ ꯑꯗꯨꯗꯒꯤ ꯄꯨꯟꯁꯤꯁꯦ ꯌꯥꯝꯅ ꯂꯥꯏꯅ ꯍꯤꯡꯍꯜꯂꯦ ꯃꯇꯦꯡ ꯌꯥꯝ ꯄꯥꯡꯉꯦ ꯑꯗꯨꯅ ꯁꯥꯏꯟꯁ ꯑꯦꯟ ꯇꯦꯛꯅꯣꯂꯣꯖꯤꯁꯦ ꯌꯥꯝꯅ ꯀꯥꯟꯅꯩ ꯍꯥꯏꯅꯤꯡꯉꯦ